ꯍꯧꯖꯤꯛꯀꯤ ꯃꯇꯝꯗꯗꯤ ꯑꯩꯈꯣꯏ ꯁ꯭ꯋꯥꯏꯗ ꯁꯟꯁꯤ ꯂꯩꯅꯗ꯭ꯔꯦ ꯑꯗꯨꯅ ꯁꯟꯒꯤ ꯂꯝꯖꯦꯟ ꯁꯟꯒꯥꯔꯤꯒꯤ ꯂꯝꯖꯦꯟ ꯇꯥꯅꯕꯒ ꯍꯥꯏꯕꯁꯦ ꯑꯝꯇ ꯑꯩꯈꯣꯏꯅ ꯊꯦꯡꯅꯗ꯭ꯔꯦ ꯑꯗꯨꯒ ꯍꯥꯃꯦꯡ ꯀꯥꯎꯅꯕ ꯍꯥꯏꯕꯁꯤꯁꯨ ꯑꯩꯈꯣꯏ ꯊꯦꯡꯅꯔꯛꯇ꯭ꯔꯦ ꯑꯗꯨꯒ ꯌꯦꯟꯕꯥ ꯀꯥꯎꯅꯕꯒꯨꯝꯕ ꯍꯥꯏꯕꯗꯨꯗꯤ ꯑꯩꯈꯣꯏꯅ ꯃꯔꯛ ꯃꯔꯛꯇ ꯁꯨꯝ ꯃꯆꯤ ꯂꯝꯒꯤ ꯌꯨꯝꯒꯤ ꯃꯆꯤ ꯁꯨꯝ ꯆꯠꯊꯣꯔꯛꯄ ꯃꯇꯝꯗ ꯊꯦꯡꯅꯕꯁꯨ ꯌꯥꯎꯋꯤ ꯑꯗꯨꯗ ꯑꯩꯈꯣꯏꯅ ꯎꯕ ꯃꯇꯝꯗ ꯑꯩꯒꯤ ꯊꯃꯣꯏꯗ ꯐꯥꯎꯕ ꯍꯥꯏꯔꯒꯗꯤ ꯃꯤ ꯍꯥꯏꯗꯤ ꯁꯥ ꯁꯟꯕꯨ ꯃꯤꯅꯨꯡꯁꯤ ꯂꯩꯇꯅ ꯃꯣꯏꯅ ꯍꯦꯛꯇ ꯄꯩꯁꯥꯒ ꯊꯥꯅꯗꯅ ꯇꯧꯕꯗꯨꯗ ꯅꯨꯡꯉꯥꯏꯇꯕ ꯐꯥꯎꯋꯦ ꯃꯔꯝꯗꯤ ꯖꯤꯕꯗꯨꯁꯨ ꯑꯗꯨꯃꯥꯏꯅ ꯁꯣꯛꯅꯕ ꯄꯟꯍꯟꯕ ꯍꯥꯏꯕꯁꯦ ꯃꯈꯣꯏꯕꯨꯁꯨ ꯑꯣꯠ ꯅꯩꯕꯒꯤ ꯃꯑꯣꯡ ꯍꯥꯏꯅ ꯑꯩꯅ ꯑꯗꯨꯃꯥꯏꯅ ꯂꯧꯖꯩ